ꯈꯨꯡꯒꯪꯗ ꯂꯩꯕ ꯃꯤ ꯑꯃꯅ ꯀꯔꯕꯥꯔ ꯑꯃ ꯍꯧꯗꯣꯛꯀꯦ ꯍꯥꯏꯕꯗ ꯈꯨꯗꯣꯡ ꯑꯗꯨꯛꯀꯤ ꯃꯇꯤꯛ ꯈꯨꯗꯣꯡ ꯆꯥꯗꯕ ꯀꯌꯥ ꯃꯔꯨꯝ ꯊꯦꯡꯅꯔꯤ ꯈꯔ ꯈꯨꯗꯣꯡ ꯆꯥꯗꯕ ꯈꯔ ꯍꯥꯏꯔꯕꯗ ꯄꯩꯁꯥ ꯋꯥꯠꯄꯗꯒꯤ ꯃꯥꯅ ꯇꯧꯅꯤꯡꯂꯤꯕ ꯕꯤꯖꯤꯅꯦꯁ ꯑꯗꯨꯕꯨ ꯇꯧꯕ ꯉꯝꯗꯦ ꯑꯅꯤꯁꯨꯕꯗ ꯑꯥꯏꯗꯤꯌꯥꯗꯤ ꯂꯩꯖꯔꯕꯁꯨ ꯃꯍꯥꯛꯅ ꯀꯤꯕꯗꯒꯤ ꯑꯩꯅ ꯇꯧꯔꯤꯕ ꯕꯤꯖꯤꯅꯦꯁ ꯑꯁꯤꯕꯨ ꯁꯣꯏꯈꯤꯗ꯭ꯔ ꯍꯥꯏꯅ ꯄꯥꯈꯠꯄꯗꯒꯤ ꯇꯧꯗꯕ ꯀꯌꯥꯃꯔꯨꯝ ꯂꯩ ꯍꯧꯗꯣꯛꯇꯕ ꯀꯌꯥ ꯃꯔꯨꯝ ꯂꯩ ꯑꯁꯤꯅ ꯑꯩꯍꯥꯛꯅ ꯚꯥꯥꯔꯠ ꯁꯔꯀꯥꯔꯅ ꯁꯤꯒꯨꯝꯕ ꯁꯔꯀꯥꯔ ꯑꯁꯤꯅ ꯁꯤꯒꯨꯝꯕ ꯇꯧꯒꯦ ꯍꯥꯏꯅ ꯈꯜꯂꯤꯕ ꯀꯦꯄꯥꯕꯜ ꯑꯣꯏꯔꯤꯕ ꯃꯤꯁꯤꯡ ꯑꯁꯤꯗ ꯐꯖꯅ ꯒꯥꯏꯗꯤꯡ ꯇꯧꯅꯡꯉꯥꯏ ꯋꯦꯜ ꯔꯤꯁꯣꯔꯁ ꯑꯦꯟ ꯋꯦꯜ ꯇ꯭ꯔꯦꯟꯠ ꯑꯣꯏꯔꯕ ꯃꯤꯁꯛ ꯕꯤꯖꯤꯅꯦꯁꯃꯦꯟ ꯑꯃꯒ ꯎꯅꯍꯟꯗꯨꯅ ꯐꯖꯅ ꯃꯥꯒꯤ ꯃꯣꯇꯤꯕꯦꯠ ꯇꯧꯕꯤꯗꯨꯅ ꯃꯍꯥꯛꯄꯨ ꯃꯥꯒꯤ ꯕꯤꯖꯤꯅꯦꯁ ꯑꯗꯨ ꯍꯧꯗꯣꯛꯅꯉꯥꯏ ꯍꯣꯠꯅꯕ ꯑꯅꯤꯁꯨꯕꯗ ꯄꯩꯁꯥꯒꯤ ꯑꯋꯥꯠꯄꯁꯤꯡ ꯑꯗꯨ ꯒꯕꯔꯃꯦꯟꯒꯤ ꯁꯔꯀꯥꯔꯒꯤ ꯃꯥꯏꯀꯩꯗꯒꯤ ꯄꯥꯡꯍꯟꯕ ꯑꯗꯨꯒ ꯐꯖꯅ ꯕꯤꯖꯤꯅꯦꯁ ꯑꯗꯨꯗ ꯆꯪꯗ꯭ꯔꯕ ꯌꯥꯗ꯭ꯔꯕ ꯃꯔꯨ ꯑꯣꯏꯕ ꯄꯣꯠꯁꯤꯡ ꯄꯣꯠꯁꯤꯡ ꯑꯗꯨꯕꯨ ꯐꯪꯍꯟꯕ ꯃꯊꯧ ꯇꯥꯏ ꯑꯗꯨꯒ ꯕꯤꯖꯤꯅꯦꯁ ꯑꯁꯤ ꯍꯥꯡꯗꯣꯛꯂꯕ ꯃꯇꯨꯡꯗ ꯄ꯭ꯔꯗꯛ ꯑꯁꯤꯅ ꯃꯥꯒꯤ ꯕꯤꯖꯤꯅꯦꯁ ꯑꯗꯨꯗꯒꯤ ꯐꯪꯉꯛꯄ ꯄ꯭ꯔꯗꯛ ꯑꯁꯤꯅ ꯃꯥꯒꯤ ꯃꯤꯑꯣꯏꯕ ꯁꯃꯥꯖ ꯑꯁꯤꯗ ꯂꯩꯔꯤꯕ ꯃꯤꯁꯤꯡ ꯑꯁꯤꯗ ꯀꯔꯝ ꯍꯥꯏꯅ ꯐꯪꯍꯟꯁꯤꯒꯦ ꯃꯌꯥꯝ ꯄꯨꯝꯅꯃꯛꯁꯤꯗ ꯀꯔꯝ ꯍꯥꯏꯅ ꯐꯪꯍꯟꯁꯤꯒꯦ ꯍꯥꯏꯅ ꯈꯟꯅꯕ ꯃꯊꯧ ꯇꯥꯏ ꯑꯗꯨꯒ ꯄ꯭ꯔꯗꯛ ꯑꯁꯤꯅ ꯃꯤꯑꯣꯏꯕꯗ ꯀꯌꯥꯝ ꯀꯥꯟꯅꯕ ꯄꯤ ꯑꯃꯗꯤ ꯀꯥꯟꯅꯕ ꯄꯤꯗꯦ ꯍꯥꯏꯕ ꯑꯁꯤ ꯃꯥꯡꯍꯜꯂꯤ ꯍꯥꯏꯕꯁꯤ ꯐꯖꯅ ꯈꯪꯒꯁꯕꯅꯤ ꯃꯥꯡꯍꯜꯂꯤꯕ ꯄꯣꯠ ꯑꯁꯤ ꯌꯥꯔꯤꯕ ꯃꯇꯤꯛ ꯑꯐꯕ ꯀꯥꯟꯅꯕ ꯄꯤꯅꯕ ꯍꯣꯠꯅꯒꯗꯕꯅꯤ ꯐꯖꯅ ꯔꯤꯁꯥꯔ꯭ꯁ ꯇꯧꯔꯒ ꯑꯗꯨꯒꯤ ꯑꯗꯨꯒ ꯃꯤꯄꯨꯝ ꯈꯨꯗꯤꯡꯃꯛꯇ ꯚꯥꯔꯠꯀꯤ ꯃꯤꯄꯨꯝ ꯈꯨꯗꯤꯡꯃꯛꯇ ꯄꯣꯠ ꯑꯗꯨꯕꯨ ꯑꯍꯣꯡꯕ ꯃꯃꯜꯗ ꯂꯩꯇ ꯂꯥꯏꯔ ꯊꯤꯗꯅ ꯐꯪꯍꯟꯅꯤꯡꯉꯥꯏ ꯍꯣꯠꯅꯒꯗꯕꯅꯤ ꯑꯗꯨꯗꯤ ꯑꯗꯨꯒ ꯑꯃꯅ ꯃꯤꯄꯨꯝ ꯈꯨꯗꯤꯡꯃꯛꯇ ꯌꯥꯝꯅ ꯀꯥꯟꯅꯕ ꯄꯤꯕ ꯄ꯭ꯔꯗꯛ ꯑꯃꯁꯨ ꯑꯣꯏꯍꯟꯒꯗꯕꯅꯤ